ꯗꯦꯂꯤ ꯔꯨꯇꯤꯟ ꯂꯩꯍꯟꯕꯁꯦ ꯌꯥꯝꯅ ꯑꯩꯈꯣꯏ ꯃꯤꯑꯣꯏꯕꯗ ꯀꯥꯟꯅꯕ ꯌꯥꯝ ꯐꯩ ꯃꯔꯝꯁꯦ ꯀꯔꯤꯒꯤꯅꯣ ꯑꯩꯈꯣꯏꯅ ꯗꯦꯂꯤ ꯔꯨꯇꯤꯟ ꯍꯥꯏꯕꯁꯦ ꯑꯩꯈꯣꯏꯅ ꯍꯥꯏꯕꯁꯦ ꯐꯥꯏꯕꯇ ꯍꯧꯒꯠꯂꯦ ꯍꯥꯏꯔꯁꯦ ꯐꯥꯏꯕꯇ ꯍꯧꯒꯠꯄ ꯀꯥꯟꯗ ꯑꯩꯈꯣꯏꯅ ꯐꯥꯏꯕꯇ ꯍꯧꯒꯠꯂꯁꯦ ꯐꯥꯏꯕꯇ ꯍꯧꯒꯠꯂꯒ ꯑꯩꯈꯣꯏꯅ ꯃꯥꯏ ꯇꯤꯟ ꯆꯥꯝꯊꯣꯛꯑꯦ ꯈꯨꯠ ꯈꯣꯡ ꯍꯥꯝꯗꯣꯏꯂꯦ ꯑꯗꯨꯒ ꯑꯩꯈꯣꯏ ꯑꯗꯨ ꯉꯥꯛꯇ ꯑꯣꯏꯗꯕꯤꯗ ꯑꯌꯨꯛ ꯉꯟꯇꯥꯗ ꯏꯁꯤꯡ ꯀꯞ ꯑꯃ ꯒ꯭ꯂꯥꯁ ꯑꯃ ꯊꯛꯄꯤꯔꯒ ꯋꯥꯛꯀꯤꯡ ꯆꯦꯟꯕ ꯋꯥꯛꯀꯤꯡ ꯆꯠꯂꯒ ꯑꯩꯈꯣꯏꯁꯦ ꯐ꯭ꯔꯦꯁ ꯏꯌꯔ ꯆꯥꯏ ꯃꯤꯠꯀꯤꯗꯁꯨ ꯐꯩ ꯑꯗꯨꯒ ꯍꯛꯆꯥꯡꯒꯤꯗꯃꯛ ꯍꯛꯆꯥꯡꯒꯤꯗꯁꯨ ꯐꯩ ꯑꯩꯈꯣꯏꯒꯤ ꯍꯥꯔꯠ ꯕꯤꯠꯇꯁꯨ ꯌꯥꯝꯅ ꯐꯕ ꯑꯃꯅꯤ ꯑꯗꯨꯒ ꯑꯩꯈꯣꯏꯅ ꯑꯌꯨꯛ ꯉꯟꯇꯥꯗ ꯍꯧꯒꯠꯂꯦ ꯍꯥꯏꯔꯒ ꯋꯥꯛꯀꯤꯡ ꯆꯦꯜꯂꯦ ꯍꯥꯏꯔꯒ ꯍꯜꯂꯛꯂꯦ ꯑꯃꯨꯛꯀ ꯏꯁꯤꯡ ꯊꯛꯄꯤꯕ ꯑꯗꯨꯒ ꯑꯩꯈꯣꯏꯅ ꯌꯨꯝꯒꯤ ꯊꯕꯛ ꯑꯣꯏꯔꯣ ꯌꯨꯝꯒꯤ ꯊꯕꯛ ꯑꯣꯏꯔꯣ ꯂꯣꯏꯅꯃꯛ ꯉꯟꯇꯥ ꯍꯧꯒꯠꯂꯗꯤ ꯑꯌꯨꯛ ꯉꯟꯇꯥꯗ ꯍꯧꯒꯠꯂꯗꯤ ꯑꯩꯈꯣꯏꯒꯤ ꯊꯕꯛ ꯂꯣꯏꯅꯃꯛ ꯇꯧꯕ ꯐꯪꯏ ꯑꯗꯨꯒ ꯑꯩꯈꯣꯏꯅ ꯃꯤꯒꯤ ꯃꯤꯒꯤ ꯃꯔꯛꯇꯁꯨ ꯇꯤꯟꯅꯕꯁꯨ ꯌꯥꯝꯅ ꯃꯇꯝ ꯆꯥꯅ ꯐꯪꯉꯦ ꯑꯗꯨꯒ ꯑꯗꯨ ꯅꯠꯇꯕꯤꯗ ꯑꯩꯈꯣꯏꯅ ꯑꯩꯈꯣꯏꯒꯤ ꯍꯛꯆꯥꯡ ꯗꯦꯂꯤ ꯔꯨꯇꯤꯟꯗ ꯑꯩꯈꯣꯏꯅ ꯆꯥꯛꯁꯤꯁꯨ ꯃꯔꯥꯡ ꯀꯥꯏꯅ ꯑꯌꯨꯛꯇꯒꯤꯅ ꯁꯕꯦꯟꯗ ꯆꯥꯕꯤꯕ ꯑꯩꯈꯣꯏꯅ ꯕ꯭ꯔꯦꯛꯐꯥꯁꯇꯨ ꯋꯥꯛꯀꯤꯡ ꯆꯦꯜꯂꯒ ꯍꯜꯂꯛꯂꯦ ꯃꯥꯏ ꯃꯤꯠ ꯑꯃꯨꯛꯀ ꯇꯥꯔꯦ ꯑꯗꯨꯒ ꯉꯁꯥꯏꯁꯨ ꯇꯥꯔꯕꯅꯤ ꯑꯗꯨꯕꯨ ꯋꯥꯛꯀꯤꯡ ꯆꯠꯂꯒ ꯍꯜꯂꯛꯄꯅꯤꯅ ꯑꯩꯈꯣꯏꯁꯦ ꯍꯨꯃꯥꯡ ꯁꯧꯔ ꯏꯔꯨ ꯂꯨꯖꯒꯅꯤ ꯈꯔ ꯏꯪꯊꯔꯒ ꯂꯨꯖꯔꯅꯤ ꯂꯨꯖꯔꯒ ꯆꯥꯛ ꯏꯁꯤꯡ ꯊꯣꯡꯉꯒ ꯍꯥꯎꯅ ꯆꯥꯛ ꯏꯁꯤꯡ ꯊꯣꯡꯂꯒ ꯑꯩꯈꯣꯏꯁꯦ ꯕ꯭ꯔꯦꯛꯐꯥꯁꯇꯨ ꯆꯥꯛ ꯏꯁꯤꯡ ꯊꯣꯡꯂ ꯀꯥꯟꯗ ꯕ꯭ꯔꯦꯛꯐꯥꯁ ꯁꯦꯝꯃꯦ ꯁꯦꯝꯂ ꯀꯥꯟꯗ ꯁꯕꯦꯟ ꯁꯤꯛꯁꯇ ꯑꯩꯈꯣꯏꯅ ꯁꯤꯛꯁꯇ ꯕ꯭ꯔꯦꯛꯐꯥꯁ ꯇꯧꯔꯦ ꯉꯥꯏꯍꯥꯛ ꯂꯩꯔꯒ ꯈꯔ ꯂꯩꯔꯒ ꯑꯩꯈꯣꯏꯅ ꯆꯥꯛꯁꯦ ꯆꯥꯔꯦ ꯁꯕꯦꯟ ꯊꯥꯔꯇꯤꯒꯨꯝꯕꯗ ꯆꯥꯔꯦ ꯁꯕꯦꯟ ꯊꯥꯔꯇꯤꯒꯨꯝꯕꯗ ꯆꯥꯕ ꯀꯥꯟꯗ ꯑꯩꯈꯣꯏꯁꯦ ꯑꯩꯈꯣꯏꯒꯤ ꯕꯤꯖꯤꯅꯦꯁ ꯍꯥꯏꯔꯣ ꯗꯦꯂꯤ ꯔꯨꯇꯤꯟꯗ ꯑꯩꯈꯣꯏꯅ ꯗꯦꯂꯤ ꯔꯨꯇꯤꯟ ꯁꯦꯝꯕ ꯑꯣꯏꯗ꯭ꯔꯒꯗꯤ ꯑꯩꯈꯣꯏꯒꯤ ꯔꯨꯇꯤꯟꯁꯦ ꯁꯦꯝꯕ ꯑꯣꯏꯗ꯭ꯔꯗꯤ ꯑꯩꯈꯣꯏꯒꯤ ꯊꯕꯛ ꯀꯔꯤꯁꯨ ꯅꯪꯉꯣꯏ ꯑꯗꯨꯒ ꯗꯦꯂꯤ ꯔꯨꯇꯤꯟꯁꯤꯅ ꯑꯩꯈꯣꯏꯅ ꯆꯥꯡ ꯅꯥꯏꯅ ꯁꯦꯝꯕ ꯑꯣꯏꯔꯗꯤ ꯑꯩꯈꯣꯏꯒꯤ ꯍꯛꯆꯥꯡꯗꯁꯨ ꯂꯣꯏꯅꯃꯛ ꯍꯛꯆꯥꯡꯒꯤꯗꯃꯛꯁꯨ ꯌꯥꯝꯅ ꯐꯕ ꯑꯣꯏꯒꯅꯤ ꯑꯗꯨꯒ ꯑꯩꯈꯣꯏꯅ ꯗꯦꯂꯤ ꯔꯨꯇꯤꯟꯗꯨꯗ ꯌꯣꯒꯥꯁꯨ ꯅꯨꯡꯗꯥꯡꯗꯅ ꯑꯃꯨꯛꯀ ꯌꯣꯒꯥ ꯇꯧꯕꯤꯕ ꯑꯩꯈꯣꯏꯅ ꯋꯥꯛꯀꯤꯡ ꯆꯦꯟꯕꯤꯕ ꯑꯗꯨꯒ ꯑꯩꯈꯣꯏꯒꯤ ꯗꯦꯂꯤ ꯔꯨꯇꯤꯟ ꯑꯣꯏꯍꯟꯕ ꯑꯗꯨꯒ ꯑꯩꯈꯣꯏꯒꯤ ꯊꯕꯛ ꯏꯟꯈꯥꯡꯁꯨ ꯐꯖꯅ ꯇꯧꯕ ꯑꯗꯨꯗ ꯑꯩꯈꯣꯏꯒꯤ ꯍꯛꯆꯥꯡꯗꯁꯨ ꯌꯥꯝ ꯀꯥꯟꯅꯕ ꯄꯤꯒꯅꯤ ꯑꯗꯨꯒ ꯀꯔꯤ ꯀꯔꯤ ꯑꯣꯏꯔꯁꯨ ꯂꯣꯏꯅꯃꯛ ꯍꯛꯆꯥꯡꯁꯦ ꯐꯕ ꯑꯣꯏꯒꯅꯤ ꯍꯥꯏꯅ ꯍꯥꯏꯖꯩ ꯑꯗꯨꯒ ꯗꯤꯠ ꯔꯨꯇꯤꯟ ꯍꯥꯏꯔꯒꯗꯤ ꯗꯦꯂꯤ ꯔꯨꯇꯤꯟ ꯆꯠꯈ꯭ꯔꯦ ꯆꯠꯈ꯭ꯔꯕ ꯃꯇꯨꯡꯗ ꯑꯦ ꯌꯥꯔꯦ ꯔꯨꯇꯤꯟꯁꯦ ꯑꯌꯨꯛ ꯉꯟꯇꯥ ꯍꯧꯒꯠꯂꯒ ꯃꯥꯏ ꯃꯤꯠ ꯇꯥꯔꯒ ꯑꯃꯨꯛꯀ ꯗꯦꯂꯤꯗ ꯆꯠꯂꯦ ꯋꯥꯛꯀꯤꯡ ꯆꯠꯂꯒ ꯍꯜꯂꯛꯄ ꯑꯗꯨꯒ ꯆꯥꯛ ꯏꯁꯤꯡ ꯐꯖꯅ ꯆꯥꯕꯤꯕ ꯑꯗꯨꯅ ꯑꯩꯈꯣꯏꯒꯤꯗꯃꯛꯁꯦ ꯌꯥꯝꯅ ꯀꯥꯟꯅꯕ ꯄꯤ ꯍꯛꯆꯥꯡꯒꯤꯗꯃꯛꯁꯨ ꯕ꯭ꯔꯦꯟꯒꯤꯗꯃꯛꯁꯨ ꯍꯥꯔꯠꯀꯤꯗꯃꯛꯁꯨ ꯑꯗꯨꯒ ꯑꯩꯈꯣꯏꯒꯤ ꯃꯤꯠꯀꯤꯗꯃꯛꯁꯨ ꯋꯥꯛꯀꯤꯡ ꯆꯠꯄꯤꯕ ꯍꯜꯂꯛꯄꯤꯕ ꯗꯦꯂꯤ ꯔꯨꯇꯤꯟꯅ ꯑꯩꯈꯣꯏꯒꯤ ꯍꯛꯆꯥꯡ ꯂꯣꯏꯅꯃꯛ ꯍꯛꯆꯥꯡ ꯐꯍꯟꯕ ꯑꯣꯏꯌꯦ